ꯍꯩ ꯅꯣꯏꯗꯨꯕꯨ ꯀꯔꯤ ꯀꯔꯤ ꯃꯈꯜ ꯂꯩꯒꯦꯅꯦ ꯁꯦꯛꯃꯥꯏꯒꯤ ꯂꯩꯕ꯭ꯔꯣ ꯐꯩꯌꯦꯡꯒꯤꯗꯤ ꯂꯩꯃꯔꯥꯝꯒꯤꯗꯤ ꯑꯗꯨꯗꯤ ꯀꯔꯝꯕꯅ ꯕꯣꯇꯜꯗ ꯀꯌꯥ ꯀꯌꯥ ꯄꯤꯕ ꯑꯩꯁ ꯏꯃꯥꯏꯄꯦꯝꯃ ꯇꯥꯡꯉꯤꯍꯦ ꯑꯗꯨꯗꯤ ꯆꯅꯤꯄꯤꯕꯗꯣ ꯑꯣꯐꯔ ꯇꯧꯔꯣ ꯒ꯭ꯂꯥꯁ ꯑꯝꯇꯪ ꯑꯦ ꯄꯩꯁꯥ ꯄꯤꯅꯤ ꯑꯦ ꯄꯩꯁꯥ ꯄꯤꯅꯤ ꯄꯩꯁꯥ ꯄꯤꯅꯤ ꯀꯨꯟꯒꯤ ꯒ꯭ꯂꯥꯁ ꯑꯃꯗ ꯀꯨꯟꯒꯤꯗꯣ ꯍꯩꯔꯛꯑꯣ ꯊꯛꯀꯥꯏꯒꯦ ꯎꯝ ꯑꯧ ꯀꯨꯟꯒꯤꯗꯣ ꯍꯩꯔꯛꯑꯣ ꯀꯨꯟꯒꯤꯗꯣ ꯎꯝ ꯍꯩ ꯁꯦ ꯄꯩꯁꯥꯁꯦ ꯂꯩꯔꯦꯇꯨ ꯄꯩꯁꯥ ꯇꯧꯔꯔꯣꯏ ꯅꯨꯡꯇꯤꯒꯤ ꯁꯤꯖꯤꯟꯅꯩꯗ ꯀꯨꯟ ꯑꯃ ꯀꯨꯟꯊ꯭ꯔꯥ ꯑꯃꯗꯤ ꯑꯗꯨꯝ ꯅꯨꯡꯇꯤꯒꯤ ꯁꯤꯖꯤꯟꯅꯩ ꯑꯟꯗ꯭ꯔꯣꯒꯤꯗꯨꯅ ꯈꯔ ꯅꯨꯡꯉꯥꯏꯅꯦ ꯎꯝ ꯑꯗꯨꯗꯤ ꯏꯁꯥ ꯐꯕꯒꯤ ꯐꯔꯤ ꯈꯪꯉꯤꯅꯦ ꯑꯩꯁꯨ ꯎꯝ ꯌꯥꯔꯦ ꯌꯥꯔꯦ ꯍꯩꯔꯛꯑꯣ ꯗꯥꯛ ꯊꯛꯆꯤꯜꯂ ꯑꯌꯣꯛꯄꯅ ꯈꯔ ꯌꯥꯝ ꯁꯤꯖꯤꯟꯅꯩꯗ ꯃꯥꯗꯤ ꯃꯥꯗꯤ ꯃꯌꯥꯛ ꯄꯤꯛꯊꯔꯛꯑꯦ ꯑꯗꯨꯁꯨ ꯑꯌꯣꯛꯄꯅ ꯍꯛꯆꯥꯡ ꯁꯣꯛꯇꯦ ꯑꯌꯣꯛꯄꯅ ꯐꯩ ꯎꯝ ꯍꯣꯏ ꯂꯥꯛꯀꯅꯤꯀꯣ ꯍꯛꯆꯥꯡ ꯁꯣꯛꯇ꯭ꯔ ꯂꯣꯏꯔꯦ ꯍꯛꯆꯥꯡ ꯁꯣꯛꯇ꯭ꯔ ꯂꯣꯏꯔꯦ ꯑꯌꯣꯛꯄꯗꯨꯅ ꯐꯩ ꯎꯝ

ꯀꯥꯟꯗꯦ ꯄꯥꯝꯗꯦ ꯎꯝ